ꯑꯩꯒꯤ ꯈ꯭ꯋꯥꯏꯗꯒꯤ ꯆꯥꯎꯕ ꯃꯥꯏ ꯄꯥꯛꯄ ꯈꯔ ꯑꯗꯨꯗꯤ ꯑꯩꯅ ꯇꯦꯟ ꯑꯦꯛꯖꯥꯝ ꯊꯥꯕ ꯃꯇꯝꯗ ꯑꯩꯒꯤ ꯇꯦꯟ ꯑꯦꯛꯖꯥꯝ ꯍꯥꯏꯗꯣꯔꯛꯄ ꯃꯇꯝꯗ ꯌꯥꯝꯅ ꯋꯥꯡꯅ ꯄꯥꯁ ꯇꯧꯔꯛꯈꯤꯕ ꯅꯨꯃꯤꯠ ꯑꯗꯨꯗ ꯌꯥꯝꯅ ꯍꯔꯥꯎꯕ ꯃꯥꯏ ꯄꯥꯛꯄꯒꯤ ꯍꯔꯥꯎꯕ ꯄꯣꯛꯈꯤ ꯑꯗꯨꯒ ꯇꯨꯌꯦꯜꯞꯀꯤꯗꯁꯨ ꯌꯥꯝꯅ ꯍꯔꯥꯎꯖꯈꯤ ꯑꯗꯨꯒ ꯑꯗꯨꯒꯤ ꯃꯇꯨꯡꯗ ꯑꯩꯅ ꯑꯣꯖꯥ ꯑꯣꯏꯅꯕꯒꯤꯗꯃꯛꯇ ꯑꯩꯅ ꯑꯣꯖꯥ ꯑꯣꯏꯒꯗꯧꯔꯤꯕ ꯁ꯭ꯀꯨꯜ ꯑꯗꯨꯗ ꯏꯟꯇ꯭ꯔꯥꯟꯁ ꯑꯦꯛꯖꯥꯝ ꯆꯠꯄ ꯃꯇꯝꯗ ꯑꯩꯒꯤ ꯑꯩꯈꯣꯏꯒꯤ ꯁ꯭ꯀꯨꯜ ꯑꯗꯨꯒꯤ ꯄ꯭ꯔꯤꯟꯁꯤꯄꯥꯜ ꯑꯗꯨꯅ ꯑꯩꯒꯤ ꯃꯍꯥꯛꯅ ꯈꯜꯂꯨꯕꯗꯗꯤ ꯑꯩꯁꯦ ꯃꯥꯛ ꯌꯥꯝ ꯐꯪꯉꯣꯏꯅ ꯈꯟꯖꯔꯝꯃꯦ ꯑꯗꯨꯕꯨ ꯑꯩꯒꯤ ꯇꯦꯁ ꯄꯦꯄꯔ ꯑꯗꯣ ꯌꯦꯡꯕ ꯃꯇꯝꯗ ꯑꯩꯒꯤ ꯐꯪꯉꯛꯏꯕ ꯑꯩꯒꯤ ꯑꯦꯆꯤꯞꯃꯦꯟꯗꯨ ꯎꯕ ꯃꯇꯝꯗ ꯃꯍꯥꯛꯅ ꯌꯥꯝ ꯍꯔꯥꯎꯈꯤ ꯃꯍꯥꯛꯇ ꯅꯠꯇꯅ ꯑꯩꯁꯨ ꯑꯗꯨꯗ ꯌꯥꯝ ꯍꯔꯥꯎꯖꯈꯤ